ꯕꯣꯕꯣꯏ ꯅꯪ ꯀꯗꯥꯏꯗ ꯂꯩꯒꯦ ꯑꯩꯈꯣꯏꯖꯦ ꯉꯁꯥꯏꯗꯒꯤ ꯄꯨꯡ ꯃꯥꯄꯜꯗ ꯆꯠꯀꯗꯕꯅꯦꯅ ꯑꯉꯥꯡ ꯅꯨꯄꯤ ꯃꯌꯥꯝꯁꯦ ꯂꯣꯏꯁꯤꯜꯂꯒ ꯂꯩꯔꯦ ꯑꯗꯨꯒ ꯅꯪꯅ ꯍꯧꯖꯤꯛ ꯐꯥꯎ ꯄꯨꯡ ꯇꯔꯥ ꯇꯥꯔ ꯐꯥꯎꯕ ꯂꯥꯛꯇꯦ ꯀꯃꯥꯏꯅ ꯇꯧꯔꯤꯅꯣ ꯃꯌꯥꯝꯁꯤꯗꯤ ꯂꯣꯏ ꯁꯥꯎꯅꯗꯅ ꯃꯐꯤ ꯃꯔꯣꯟ ꯍꯣꯡꯗꯣꯛꯑꯅꯤ ꯍꯥꯏꯕꯁꯨ ꯌꯥꯎꯅꯔꯦ ꯕꯖꯥꯔꯗꯁꯨ ꯆꯪꯉꯒ ꯄꯣꯠ ꯆꯩ ꯃꯌꯥꯝ ꯂꯩꯒꯗꯕꯁꯨ ꯂꯩꯔꯦ ꯑꯗꯣ ꯅꯪ ꯂꯥꯛꯀꯅꯤ ꯍꯥꯏꯔꯒꯅ ꯅꯔꯣꯟ ꯁꯦꯡꯑꯣ ꯂꯥꯏꯑꯣꯏ ꯍꯥꯏꯔꯒꯅ ꯂꯥꯛꯑꯔꯣꯏ ꯑꯗꯨꯝ ꯍꯥꯏꯔꯣ ꯃꯌꯥꯝꯁꯤꯡꯁꯦ ꯉꯥꯏꯅꯔꯒ ꯑꯗꯨꯝ ꯂꯩꯔꯕꯅꯦ ꯌꯥꯔꯒꯗꯤ ꯅꯪ ꯌꯧꯁꯤꯜꯂꯛꯑꯣ ꯑꯊꯨꯕꯗ